ꯍꯜꯂꯣ ꯑꯁꯤꯁꯦ ꯀꯁꯇꯃꯔ ꯀꯤꯌꯥꯔ ꯑꯣꯏꯕꯤꯕ꯭ꯔꯥ ꯑꯩꯒꯤ ꯃꯣꯕꯥꯏꯜ ꯅꯝꯕꯔ ꯑꯩꯠ ꯐꯣꯔ ꯋꯥꯟ ꯐꯣꯔ ꯖꯦꯔꯣ ꯐꯣꯔ ꯐꯥꯏꯚ ꯁꯚꯦꯟ ꯐꯣꯔ ꯅꯥꯏꯟꯒꯤ ꯅꯝꯕꯔꯁꯤꯗ ꯑꯩꯅ ꯍꯧꯖꯤꯛꯃꯛ ꯑꯩꯅ ꯖꯤ ꯄꯦꯗ ꯑꯩꯒꯤ ꯔꯤꯆꯥꯔꯖ ꯊ꯭ꯔꯤ ꯅꯥꯏꯟ ꯅꯥꯏꯟꯒꯤ ꯔꯤꯆꯥꯔꯖ ꯇꯧꯕꯅꯦ ꯑꯗꯣ ꯑꯩꯒꯤ ꯑꯦꯀꯥꯎꯟ ꯅꯝꯕꯔ ꯑꯩꯒꯤ ꯑꯦꯀꯥꯎꯟꯗꯒꯤ ꯄꯩꯁꯥꯗꯤ ꯀꯛꯈ꯭ꯔꯦ ꯑꯗꯨꯕꯨ ꯑꯩꯒꯤ ꯑꯩ ꯑꯗꯨꯒꯤ ꯔꯤꯆꯥꯔꯖ ꯇꯧꯕꯒꯤ ꯁꯛꯁꯦꯁꯐꯨꯜꯒꯤ ꯃꯥꯒꯤ ꯃꯦꯁꯦꯖ ꯍꯧꯖꯤꯛꯐꯥꯎꯕ ꯐꯪꯗ꯭ꯔꯤ ꯑꯗꯨ ꯌꯥꯔꯗꯤ ꯑꯊꯨꯕ ꯃꯇꯝꯗ ꯑꯩꯒꯤ ꯑꯦꯀꯥꯎꯟ ꯅꯝꯕꯔ ꯑꯗꯨꯒ ꯑꯩꯒꯤ ꯐꯣꯟ ꯅꯝꯕꯔꯗ ꯔꯤꯆꯥꯔꯖ ꯆꯪꯗꯕꯒꯤ ꯑꯗꯨ ꯁꯛꯁꯦꯁꯐꯨꯜ ꯑꯣꯏꯗꯕꯒꯤ ꯗꯃꯛꯇ ꯊꯨꯅ ꯑꯦꯛꯁꯟ ꯂꯧꯕꯤꯌꯣ ꯌꯥꯔꯗꯤ ꯊꯨꯅ ꯑꯗꯨꯒꯤ ꯔꯤꯖꯟꯗꯨ ꯊꯤꯅꯤꯉꯥꯏ ꯇꯧꯕꯤꯌꯨ